ꯑꯩꯅ ꯉꯔꯥꯡ ꯍꯩꯕꯣꯡ ꯈꯣꯡꯗꯒꯤ ꯕꯖꯥꯔ ꯔꯦꯜꯋꯦ ꯐꯥꯎ ꯆꯠꯅꯕꯩꯗꯃꯛꯇ ꯀꯦꯕ ꯑꯃ ꯋꯥꯏꯈꯤꯕꯗꯣ ꯃꯇꯝꯗꯣ ꯑꯃꯨꯛꯇ ꯍꯥꯏꯕꯤꯔꯛꯑꯣ ꯄꯨꯡ ꯑꯩꯅꯗꯤ ꯄꯨꯡ ꯇꯔꯥ ꯐꯥꯎꯕꯒꯤ ꯃꯅꯨꯡꯗ ꯌꯧꯔꯛꯑꯣꯅ ꯍꯥꯏꯈꯤꯕꯅꯦ ꯑꯗꯣ ꯃꯇꯝꯗꯣ ꯈꯤꯇꯪ ꯉꯟꯈꯠ ꯍꯟꯅꯤꯡꯕ ꯑꯗꯨꯗꯨꯒꯤ ꯍꯥꯏꯖꯩ